ꯑꯩꯒꯤ ꯃꯃꯥꯡ ꯍꯞꯇꯥꯗ ꯖꯤꯟꯁ ꯑꯃ ꯂꯩ ꯑꯩꯅ ꯖꯤꯟꯁ ꯑꯗꯣ ꯁꯦꯠꯄꯁꯨ ꯌꯥꯝ ꯅꯨꯡꯉꯥꯏ ꯑꯗꯨꯒ ꯖꯤꯟꯁ ꯑꯗꯨ ꯏꯁꯇ꯭ꯔꯦꯆꯤꯕꯜꯁꯨ ꯑꯣꯏ ꯁꯨꯕ ꯃꯇꯝꯗ ꯃꯆꯨꯁꯨ ꯀꯣꯛꯇꯦ ꯑꯗꯨꯛꯀꯤ ꯃꯇꯤꯛ ꯖꯤꯟꯁꯇꯣ ꯁꯤꯖꯤꯟꯅꯕꯁꯨ ꯅꯨꯡꯉꯥꯏ